ꯑꯗꯨꯒ ꯑꯩꯈꯣꯏꯒꯤ ꯊꯪꯅꯕꯒꯤꯁꯨ ꯍꯥꯏꯗꯤ ꯃꯣꯏꯅ ꯂꯩ ꯆꯥꯔ ꯄꯥꯝꯃꯦ ꯍꯥꯏꯕ ꯃꯇꯝꯗ ꯂꯩ ꯆꯥꯔ ꯊꯤꯔꯒ ꯄꯤꯕꯤꯕ ꯅꯠꯇ꯭ꯔꯒ ꯑꯩꯈꯣꯏꯒꯤ ꯏꯃꯨꯡꯗꯒꯤ ꯂꯩꯕ ꯂꯩ ꯃꯌꯥꯝꯗꯣ ꯑꯩꯅ ꯆꯥꯔ ꯁꯦꯝꯃꯒ ꯑꯩꯈꯣꯏ ꯑꯗꯨꯝ ꯄꯤꯕꯁꯨ ꯌꯥꯎꯏ ꯑꯗꯨꯒ ꯑꯩꯈꯣꯏꯒꯤ ꯊꯪꯅꯕꯒꯤ ꯃꯣꯏꯒꯤ ꯂꯩ ꯆꯥꯔꯗꯣ ꯑꯩꯅ ꯑꯗꯨꯝ ꯂꯧꯕꯁꯨ ꯌꯥꯎꯏ ꯁꯨꯃꯥꯏꯅ ꯃꯇꯦꯡ ꯄꯥꯡꯅꯔꯒ ꯑꯩꯈꯣꯏꯅ ꯂꯩ ꯊꯥꯃꯤꯟꯅꯕ ꯂꯩꯒꯤ ꯃꯇꯥꯡꯗ ꯋꯥꯔꯤ ꯁꯥꯅꯕꯁꯦ ꯌꯥꯝꯅ ꯅꯨꯡꯉꯥꯏꯖꯩ ꯍꯥꯏꯕ ꯇꯥꯔꯦꯀꯣ ꯑꯗꯨꯒ ꯑꯩꯈꯣꯏꯅ

ꯆꯥꯏꯕꯁꯦ ꯌꯥꯝꯅ ꯀꯥꯟꯅꯕꯅꯦꯕ ꯑꯗꯨꯗꯨꯅ ꯁꯨꯒꯨꯝꯕ ꯃꯌꯥꯝꯁꯦ ꯑꯃꯒ ꯑꯃꯒ ꯋꯥꯔꯤ ꯁꯥꯅꯔꯒ ꯃꯇꯦꯡ ꯄꯥꯡꯅꯕꯁꯦ ꯁꯤꯁꯦ ꯑꯩꯒꯤ ꯑꯣꯏꯅꯗꯤ ꯌꯥꯝ ꯅꯨꯡꯉꯥꯏꯖꯩ ꯍꯥꯏꯇꯥꯔꯦ